ꯆꯥꯛ ꯆ ꯆꯥꯛ ꯆꯥꯕ ꯍꯥꯏꯕꯁꯤ ꯑꯩꯈꯣꯏꯒꯤ ꯃꯅꯤꯄꯨꯔꯒꯤ ꯑꯣꯏꯅꯗꯤ ꯑꯩꯈꯣꯏꯒꯤ ꯃꯅꯤꯄꯨꯔꯤꯗꯗꯤ ꯆꯥꯛꯅ ꯅꯝꯅ ꯆꯥꯅꯕꯅ ꯃꯔꯝ ꯑꯣꯏꯔꯒ ꯆꯥꯛ ꯑꯁꯤ ꯌꯥꯝꯅ ꯃꯔꯨ ꯑꯣꯏꯕ ꯏꯟꯗꯤꯖꯤꯅꯁ ꯐꯨꯠꯅꯤ ꯆꯥꯛ ꯆꯥꯕ ꯃꯇꯝꯗ ꯏꯃꯨꯡꯒꯤ ꯑꯍꯜꯁꯤꯡꯅ ꯍꯥꯟꯅ ꯆꯥꯔꯕ ꯃꯇꯨꯡꯗ ꯑꯉꯥꯡ ꯑꯣꯏꯕꯁꯤꯡꯅ ꯑꯃꯨꯛ ꯆꯥꯅꯩ ꯀꯔꯤꯒꯨꯝꯕ ꯀꯨꯝꯍꯩ ꯍꯔꯥꯎꯒꯨꯝꯕ ꯊꯣꯛꯄ ꯃꯤ ꯂꯩꯇꯕ ꯑꯝꯗꯤ ꯂꯨꯍꯣꯡꯕ ꯀꯩꯒꯨꯝꯕ ꯊꯣꯛꯄ ꯃꯇꯝꯗꯁꯨ ꯃꯌꯥꯝ ꯄꯨꯜꯂꯞ ꯆꯥꯛ ꯆꯥꯃꯤꯟꯅꯩ ꯑꯩꯈꯣꯏꯒꯤ ꯃꯅꯤꯄꯨꯔꯗ ꯆꯥꯛꯅ ꯍꯦꯟꯅ ꯅꯝꯅ ꯆꯥꯅꯕꯅ ꯃꯔꯝ ꯑꯣꯏꯔ ꯃꯔꯝ ꯑꯣꯏꯔꯒ